ꯃꯅꯤꯄꯨꯔꯒꯤ ꯅꯥꯠ ꯑꯃꯁꯨꯡ ꯁꯪꯁꯀ꯭ꯔꯤꯇꯤ ꯑꯁꯤ ꯌꯥꯝꯅ ꯆꯥꯎꯈꯠꯂꯤ ꯉꯁꯤ ꯅꯥꯠꯀꯤ ꯑꯩꯈꯣꯏꯒꯤ ꯆꯥꯎꯈꯠꯄ ꯑꯁꯤꯅ ꯃꯔꯝ ꯑꯣꯏꯔꯒ ꯑꯩꯈꯣꯏꯒꯤ ꯄꯤꯛꯆꯕ ꯐꯨꯔꯨꯞ ꯑꯁꯤꯕꯨ ꯃꯥꯂꯦꯝꯗ ꯃꯁꯛ ꯇꯥꯛꯂꯤꯕꯅꯤ ꯑꯁꯤꯒꯨꯝꯕ ꯑꯩꯈꯣꯏꯒꯤ ꯇꯣꯞ ꯇꯣꯞꯄ ꯃꯁꯛ ꯑꯁꯤꯅ ꯃꯥꯂꯦꯝ ꯄꯨꯝꯕꯅ ꯑꯩꯈꯣꯏꯕꯨ ꯁꯛ ꯈꯪꯕꯤ ꯑꯃꯗꯤ ꯃꯥꯂꯦꯝꯒꯤ ꯄ꯭ꯂꯦꯠꯐꯣꯝ ꯀꯌꯥꯗꯁꯨ ꯑꯩꯈꯣꯏꯒꯤ ꯃꯤꯑꯣꯏ ꯀꯌꯥ ꯑꯃꯅ ꯑꯩꯈꯣꯏꯒꯤ ꯀꯜꯆꯔꯕꯨ ꯃꯁꯛ ꯇꯥꯛꯂꯤ ꯃꯐꯝ ꯃꯐꯝ ꯆꯠꯇꯨꯅ ꯑꯩꯈꯣꯏꯒꯤ ꯀꯜꯆꯒ ꯃꯔꯤ ꯂꯩꯅꯕ ꯗ꯭ꯔꯃꯥꯅꯆꯤꯡꯕ ꯀꯌꯥ ꯎꯠꯂꯤ ꯑꯁꯤꯒꯨꯝꯕ ꯑꯩꯈꯣꯏꯒꯤ ꯈꯝꯕ ꯊꯣꯏꯕꯤꯒꯤ ꯊꯥꯏꯅꯗꯒꯤ ꯂꯩꯔꯛꯂꯕ ꯅꯥꯠꯀꯤ ꯆꯠꯅꯕꯤ ꯑꯁꯤꯁꯨ ꯃꯥꯂꯦꯝ ꯄꯨꯝꯕꯅ ꯄꯥꯝꯅ ꯌꯦꯡꯅꯩ ꯑꯩꯈꯣꯏꯒꯤ ꯐꯖꯕ ꯑꯁꯤ ꯑꯗꯨꯛꯀꯤ ꯃꯇꯤꯛ ꯑꯩꯈꯣꯏꯒꯤ ꯀꯜꯆꯔ ꯑꯁꯤ ꯑꯗꯨꯛꯀꯤ ꯃꯇꯤꯛ ꯆꯥꯎꯈꯠꯂꯤ ꯌꯥꯍꯜꯂꯒꯦ